ꯁꯤꯕꯨ ꯀꯅꯥꯅꯣ ꯄꯥꯏꯕꯤꯔꯤꯁꯤꯕꯣ ꯑꯣ ꯑꯩꯁꯦ ꯑꯩꯈꯣꯏꯒꯤ ꯑꯉꯥꯡ ꯑꯃ ꯂꯨꯍꯣꯡꯕꯒꯤ ꯂꯨꯍꯣꯡꯕꯒꯤ ꯄꯣꯠꯆꯩ ꯈꯔ ꯂꯧꯅꯤꯡꯕ ꯍꯧꯖꯤꯛ ꯍꯧꯖꯤꯛꯁꯤ ꯁꯣꯐꯥꯁꯤ ꯁꯦꯠꯇ ꯀꯌꯥꯒꯨꯝꯕ ꯂꯩꯔꯤꯒꯦ ꯁꯣꯐꯥꯁꯤ ꯑꯩꯈꯣꯏꯒꯤ ꯀꯩꯅꯣ ꯎꯅ ꯆꯟꯕꯗꯣ ꯑꯗꯒꯤ ꯁ꯭ꯄꯣꯟꯀ ꯌꯥꯎꯕꯗꯣ ꯑꯗꯨꯅ ꯀꯌꯥ ꯑꯣꯏꯒꯦ ꯑꯣ ꯑꯗꯨꯗꯤ ꯁꯤꯃ ꯂꯧꯖꯔꯒꯦ ꯑꯗꯨꯒ ꯀꯥꯡꯊꯣꯜꯒꯨꯝꯕ ꯎꯄꯨꯒꯨꯝꯕ ꯗꯥꯏꯅꯤꯡ ꯇꯦꯕꯜꯒꯨꯝꯕꯁꯦ ꯁꯤ ꯁꯤꯒꯤꯁꯤ ꯃꯃꯜꯁꯤ ꯀꯌꯥꯝ ꯂꯩꯒꯦ

ꯑꯗꯨ ꯑꯩ ꯍꯌꯦꯡꯁꯤ ꯂꯥꯛꯆꯔꯒꯦ ꯀꯩꯅꯣ ꯄꯣꯠ ꯆꯩꯁꯤ ꯍꯧꯖꯤꯛ ꯂꯣꯏꯅ ꯆꯜꯂꯒ ꯂꯣꯏꯅ ꯂꯩꯖꯕꯤ ꯖꯥꯠꯂꯥ ꯂꯣꯏꯅ ꯑꯩꯈꯣꯏ ꯂꯨꯍꯣꯡꯕ ꯑꯃꯒꯤ ꯑꯥꯏꯇꯦꯝꯁꯤ ꯂꯣꯏꯅ ꯄꯨꯟꯅ ꯐꯪꯕꯤꯒꯗ꯭ꯔꯥ ꯃꯐꯝꯁꯤꯗ ꯑꯣ ꯐꯔꯦ ꯑꯣꯖꯥ ꯑꯗꯨꯗꯤ ꯌꯥꯝ ꯅꯨꯡꯉꯥꯏꯖꯔꯦ ꯃꯃꯜꯁꯤ ꯈꯤꯇꯪꯗꯤ ꯇꯥꯕꯤꯌꯨ ꯑꯩꯈꯣꯏ ꯂꯨꯍꯣꯡꯕ ꯑꯝꯒꯤ ꯄꯨꯟꯅ ꯂꯧꯖꯔꯒꯦ ꯍꯌꯦꯡꯁꯤ ꯂꯥꯛꯆꯔꯒꯦ ꯄꯨꯡ ꯅꯤꯄꯥꯟ ꯑꯗꯨꯋꯥꯏꯗ ꯑꯣ ꯐꯔꯦ ꯐꯔꯦ ꯊꯝꯖꯔꯦ ꯑꯣꯖꯥ